ꯔꯍꯥꯃꯠ ꯑꯩꯒꯤ ꯆꯤꯛꯀꯟ ꯑꯣꯗꯔ ꯇꯧꯈꯤꯕ ꯑꯗꯨ ꯀꯌꯥꯝ ꯀꯨꯏꯅ ꯋꯥꯠꯂꯤꯅꯣ ꯃꯗꯨ ꯈꯪꯕ ꯄꯥꯝꯃꯤ ꯅꯍꯥꯛꯅ ꯃꯗꯨ ꯆꯦꯛ ꯇꯧꯕꯤꯔꯒ ꯈꯔ ꯊꯨꯅ ꯊꯤꯜꯂꯛꯄ ꯄꯥꯝꯃꯤ